ꯁꯤꯕꯨ ꯕꯥꯁꯀꯤꯟ ꯔꯣꯕꯤꯟ ꯅꯠꯇ꯭ꯔꯣ ꯑꯗꯨꯗ ꯍꯧꯖꯤꯛ ꯍꯧꯖꯤꯛꯁꯦ ꯑꯩꯅ ꯑꯥꯏꯁꯇꯣ ꯌꯥꯝ ꯆꯥꯅꯤꯡꯉꯦꯕ ꯑꯗꯨꯅ ꯇꯔꯥꯃꯉꯥꯒꯨꯝꯕꯗꯪ ꯊꯤꯟꯕꯤꯔꯛꯀꯦꯔꯥ ꯍꯥꯏꯅ ꯅꯣꯏꯗ ꯑꯗꯨꯝ ꯂꯧꯕꯅꯤꯅ ꯈꯔꯁꯨ ꯀꯣꯛꯅꯤꯁꯟꯁꯨ ꯇꯧꯕꯤꯌꯣ ꯌꯥꯝ ꯁꯥꯏꯌꯦ ꯑꯗꯨꯅ ꯑꯥꯏꯁꯀ꯭ꯔꯤꯝꯗꯣ ꯌꯥꯝ ꯆꯥꯅꯤꯡꯉꯦ ꯑꯗꯨꯅ ꯅꯣꯏ ꯈꯔ ꯊꯨꯅ ꯊꯥꯕꯤꯔꯛꯑꯗꯤ ꯌꯥꯝ ꯍꯔꯥꯎꯒꯅꯤ ꯍꯥꯏꯅ ꯍꯥꯏꯖꯔꯛꯄꯅꯦꯁꯦ